ꯑꯩꯈꯣꯏꯒꯤ ꯃꯅꯤꯄꯨꯔꯤ ꯂꯣꯟꯁꯦ ꯃꯅꯤꯄꯨꯔꯗ ꯂꯩꯔꯤꯕ ꯃꯤ ꯃꯈꯩꯅ ꯃꯅꯤꯄꯨꯔ ꯂꯣꯟꯁꯦ ꯍꯥꯟꯅꯗꯤ ꯐꯖꯅ ꯈꯪꯕ ꯉꯝꯂꯝꯃꯦ ꯍꯥꯏꯕꯗꯤ ꯃꯅꯨꯡꯗ ꯂꯩꯔꯤꯕ ꯃꯅꯤꯄꯨꯔ ꯃꯅꯨꯡꯗ ꯂꯩꯔꯤꯕ ꯑꯉꯥꯡꯁꯤꯡ ꯂꯣꯏꯅ ꯃꯅꯤꯄꯨꯔ ꯃꯅꯨꯡꯁꯦ ꯉꯥꯡꯕ ꯍꯩꯔꯝꯃꯦ ꯉꯥꯡꯕꯁꯨ ꯉꯥꯡꯉꯦ ꯃꯥꯡꯍꯟꯕꯁꯨ ꯃꯥꯡꯍꯟꯗꯦ ꯑꯗꯨꯕꯨ ꯈꯪꯕꯁꯨ ꯌꯥꯝꯅ ꯍꯦꯜꯂꯦ ꯑꯗꯨꯕꯨ ꯍꯧꯖꯤꯛꯇꯤ ꯃꯁꯤꯒꯤ ꯃꯅꯤꯄꯨꯔꯤ ꯂꯣꯟꯁꯦ ꯂꯧꯊꯣꯛꯂꯒ ꯊꯝꯈ꯭ꯔꯦ ꯈꯪꯕꯁꯨ ꯌꯥꯝꯅ ꯍꯧꯖꯤꯛꯀꯥꯟꯒꯤ ꯏꯟꯈꯠꯂꯛꯂꯤꯕ ꯑꯉꯥꯡ ꯃꯈꯩꯁꯦ ꯌꯥꯝꯅ ꯈꯪꯕꯁꯨ ꯌꯥꯝꯅ ꯋꯥꯠꯂꯝꯃꯦ ꯃꯔꯝꯗꯤ ꯂꯣꯟ ꯑꯃ ꯑꯃꯒ ꯌꯥꯝꯅ ꯌꯥꯟꯁꯤꯟꯅꯔꯛꯈ꯭ꯔꯦ ꯍꯧꯖꯤꯛꯇꯤ ꯍꯥꯏꯕꯗꯤ ꯍꯧꯖꯤꯛꯇꯤ ꯃꯅꯤꯄꯨꯔꯤ ꯂꯣꯟ ꯈꯛꯇꯗ ꯅꯠꯇꯅ ꯑꯇꯩ ꯑꯇꯩ ꯂꯣꯟ ꯌꯥꯝꯅ ꯃꯤꯛꯁ ꯇꯧꯔꯛꯑꯦ ꯃꯅꯤꯄꯨꯔꯤꯒꯤ ꯂꯣꯟꯁꯦ ꯌꯥꯝꯅ ꯈꯪꯕ ꯋꯥꯠꯂꯛꯑꯦ ꯃꯔꯝꯗꯤ ꯍꯧꯖꯤꯛꯇꯤ ꯑꯥꯎꯠꯁꯥꯏꯠꯇ ꯃꯍꯩ ꯄꯣꯄꯨꯂꯦꯁꯟ ꯌꯥꯝꯈꯠꯂꯛꯄꯒꯤ ꯃꯇꯨꯡ ꯏꯟꯅ ꯑꯥꯎꯠꯁꯥꯏꯠꯇ ꯃꯍꯩ ꯃꯁꯤꯡ ꯇꯝꯕ ꯃꯌꯥꯝ ꯆꯠꯅꯈ꯭ꯔꯦ ꯑꯗꯨꯅ ꯃꯔꯤꯄꯨꯔꯤꯒꯤ ꯂꯣꯟꯁꯦ ꯈꯪꯕ ꯌꯥꯝꯅ ꯋꯥꯠꯂꯛꯑꯦ ꯑꯇꯣꯞ ꯑꯇꯣꯞꯄ ꯂꯣꯟꯁꯦ ꯌꯥꯝꯅ ꯃꯤꯛꯁ ꯑꯞ ꯑꯣꯏꯔꯛꯑꯦ ꯍꯤꯟꯗꯤ ꯑꯣꯏꯔꯣ ꯏꯪꯂꯤꯁ ꯑꯣꯏꯔꯣ ꯌꯥꯝꯅ ꯃꯤꯛꯁ ꯇꯧꯔꯛꯈ꯭ꯔꯦ ꯍꯥꯏꯕꯗꯤ ꯑꯥꯎꯠꯁꯥꯏꯠꯇ ꯆꯠꯈ꯭ꯔꯕꯅꯤꯅ ꯃꯅꯤꯄꯨꯔꯤꯒꯤ ꯂꯣꯟꯁꯦ ꯁꯤꯖꯤꯟꯅꯕ ꯌꯥꯗ꯭ꯔꯕꯅꯤꯅ ꯑꯇꯣꯞꯄ ꯃꯥꯅ ꯆꯠꯂꯤꯕ ꯃꯐꯝꯗꯨꯒꯤ ꯃꯇꯨꯡ ꯏꯟꯅ ꯂꯦꯡꯒ꯭ꯋꯦꯖꯁꯦ ꯆꯦꯟꯖ ꯇꯧꯕ ꯍꯧꯔꯛꯑꯦ ꯑꯗꯨꯒꯤ ꯃꯔꯝ ꯑꯣꯏꯔꯒ ꯍꯧꯖꯤꯛꯁꯦ ꯂꯣꯟꯁꯤꯡꯁꯦ ꯌꯥꯝꯅ ꯃꯅꯤꯄꯨꯔꯤ ꯂꯣꯟꯁꯦ ꯏꯟꯈꯠꯂꯛꯂꯤꯕ ꯄꯣꯄꯨꯂꯦꯁꯟ ꯃꯌꯥꯝꯁꯦ ꯑꯉꯥꯡ ꯃꯍꯩꯔꯣꯏ ꯇꯝꯕ ꯃꯣꯏ ꯇꯝꯕ ꯃꯌꯥꯝꯁꯦ ꯈꯪꯕ ꯌꯥꯝꯅ ꯋꯥꯠꯂꯛꯑꯦ ꯑꯗꯨꯅ ꯃꯔꯝ ꯑꯣꯏꯔꯒ ꯍꯧꯖꯤꯛꯀꯥꯟꯁꯦ ꯂꯣꯟꯁꯤꯡꯁꯦ ꯌꯥꯝꯅ ꯃꯤꯛꯁ ꯑꯞ ꯑꯣꯏꯔꯛꯈ꯭ꯔꯦ